ꯑꯩꯈꯣꯏꯒꯤ ꯃꯍꯧꯁꯥꯒꯤ ꯈꯨꯠꯁꯦꯝꯒꯤ ꯑꯣꯏꯕ ꯐꯤ ꯀꯇꯥꯗ ꯀꯇꯥꯅ ꯐꯤ ꯂꯣꯜꯂꯒ ꯖꯔꯁꯤ ꯇꯨꯄꯤ ꯃꯣꯖꯥ ꯂꯥꯏꯔꯤꯛ ꯈꯥꯎꯅ ꯆꯤꯡꯕ ꯂꯣꯟꯕꯗꯨ ꯏꯁꯥꯅ ꯄꯥꯝꯖꯩ ꯑꯗꯨꯒ ꯑꯣꯟꯂꯥꯏꯟꯒꯤ ꯑꯗꯨ ꯑꯣꯟꯂꯥꯏꯟꯒꯤ ꯃꯇꯦꯡꯗ ꯑꯩꯈꯣꯏꯅ ꯑꯃꯨꯛ ꯃꯣꯏꯗ ꯊꯥꯗꯣꯛꯈꯤꯕ ꯑꯗꯨ ꯄꯥꯝꯖꯩ ꯑꯣꯟꯂꯥꯏꯟꯅ ꯑꯩꯈꯣꯏꯗ ꯑꯗꯨ ꯄꯨꯒꯤꯅꯕꯒꯤ ꯑꯆꯧ ꯑꯆꯧꯕ ꯗꯨꯀꯥꯟꯗ ꯊꯥꯔꯨꯅꯕꯒꯤ ꯄꯤꯕꯤ ꯃꯔꯝ ꯑꯗꯨꯅ ꯀꯇꯥꯅ ꯀꯣꯆꯤꯅ ꯂꯪ ꯁꯥꯝꯇꯨꯒꯤ ꯑꯣꯏꯕꯁꯤꯡꯗꯨꯅ ꯂꯣꯟꯕ

ꯂꯣꯏꯅꯃꯛ ꯂꯣꯟꯕ ꯌꯥꯔꯦ ꯑꯗꯨꯅ ꯑꯩꯈꯣꯏꯗ ꯄꯥꯝꯖꯕ ꯈꯨꯗꯣꯡ ꯆꯥꯕ ꯐꯪꯖꯩ